ꯍꯜꯂꯣ ꯑꯣ ꯀꯅꯥ ꯑꯣꯏꯕꯤꯔꯕꯅꯣ ꯄꯛꯆꯥꯎ ꯒ꯭ꯔꯣꯁꯔꯤ ꯁ꯭ꯇꯣꯔꯅꯦ ꯀꯅꯥ ꯑꯣꯏꯕꯤꯔꯕꯅꯣ

ꯑꯣ ꯑꯣ ꯁꯣꯝꯒꯤ ꯀꯝꯄ꯭ꯂꯦꯟꯁꯤ ꯑꯩ ꯇꯥꯖꯔꯦ ꯋꯥꯀꯠꯄꯁꯦ ꯇꯥꯖꯔꯦ ꯑꯩꯅ ꯃꯗꯨ ꯋꯥꯔꯧꯕꯤꯕ ꯌꯥꯗꯦ ꯈ꯭ꯋꯥꯏꯗꯒꯤ ꯏꯍꯥꯟ ꯍꯥꯟꯕꯗ ꯑꯩꯅ ꯍꯥꯏꯖꯒꯗꯕ ꯍꯥꯏꯕꯕꯨ ꯀꯩꯅꯣ ꯑꯣꯏꯔꯝꯒꯅꯤ ꯃꯗꯨ ꯑꯩꯒꯤ ꯁ꯭ꯇꯣꯔꯁꯤꯗ ꯑꯗꯨꯒꯨꯝꯕ ꯄꯣꯠꯁꯦ ꯍꯥꯟꯅꯁꯨ ꯑꯃꯨꯛꯇ ꯊꯣꯛꯇ꯭ꯔꯤꯀꯣ ꯁꯤꯒꯨꯝꯕ ꯊꯧꯗꯣꯛꯁꯦ ꯍꯟꯗꯛꯅꯁꯨ ꯑꯍꯥꯟꯕꯅꯤ ꯌꯥꯝꯅ ꯑꯩꯈꯣꯏꯒꯤ ꯁꯥꯏꯠꯇꯒꯤ ꯂꯥꯟꯖꯈ꯭ꯔꯦ ꯃꯗꯨ ꯉꯥꯛꯄꯤꯅꯕ ꯍꯥꯏꯖꯔꯤ ꯑꯩꯈꯣꯏꯒꯤ ꯑꯉꯥꯡꯁꯤꯡꯅ ꯁꯨꯃꯥꯏ ꯇꯧꯕ ꯑꯣꯏꯔꯝꯒꯅꯦꯅ ꯈꯜꯂꯤ ꯎꯝ

ꯃꯐꯝ ꯆꯥꯅ ꯂꯪꯊꯣꯛꯈꯤꯅꯕ ꯑꯗꯒꯤꯗꯤ ꯁꯥ ꯁꯟ ꯁꯥ ꯌꯦꯟ ꯂꯣꯏꯕ ꯃꯤ ꯑꯣꯛ ꯂꯣꯏꯕ ꯃꯤ ꯃꯈꯣꯏꯁꯤꯅꯁꯨ ꯆꯥꯖꯁꯅꯨ ꯍꯥꯏꯗꯅ ꯑꯩꯈꯣꯏ ꯇꯣꯉꯥꯟꯅ ꯃꯄꯣꯞ ꯀꯥꯏꯗꯅ ꯇꯣꯉꯥꯟꯅ ꯐꯖꯅ ꯑꯗꯨꯝ ꯊꯝꯃꯦꯕ

ꯄꯨꯂꯞ ꯄꯨꯂꯞ ꯑꯗꯨꯝ ꯂꯩꯁꯜꯂꯒ ꯊꯝꯕꯤꯕ ꯌꯥꯝ ꯇꯣꯏꯅ ꯑꯗꯨꯝ ꯊꯧꯗꯣꯛ ꯋꯥꯊꯣꯛꯀꯤ ꯑꯣꯏꯔꯣ ꯀꯔꯤ ꯑꯣꯏꯔꯣ ꯁꯨꯝ ꯂꯩꯕ ꯂꯥꯛꯄ ꯃꯤꯅꯦꯅ ꯑꯩꯈꯣꯏ ꯑꯗꯨꯝ ꯍꯥꯟꯅ ꯂꯤꯁꯇ ꯑꯗꯨꯝ ꯂꯩꯖꯕꯅꯦꯕꯀꯣ ꯑꯗꯨ ꯁꯣꯝ

ꯑꯩꯈꯣꯏꯒꯤ ꯑꯂꯨꯒꯨꯝꯕ ꯑꯂꯨ ꯀꯦꯖꯤ ꯀꯌꯥ ꯑꯣꯏꯕꯤꯔꯕꯅꯣ

ꯑꯥ ꯑꯣ ꯑꯗꯨꯗꯤ ꯁꯣꯝꯅ ꯂꯧꯈꯤꯕ ꯄꯣꯠꯁꯦ ꯑꯩ ꯑꯃꯨꯛꯇꯪ ꯍꯥꯏꯖꯔꯛꯀꯦ ꯆꯨꯝꯕ꯭ꯔꯥꯅ ꯑꯃꯨꯛꯇꯪ ꯌꯦꯡꯕꯤꯌꯣꯕꯀꯣ ꯍꯟꯕꯤꯌꯣꯕ ꯇꯤꯜꯍꯧ ꯀꯦꯖꯤ ꯇꯔꯥ ꯆꯅꯝ ꯀꯦꯖꯤ ꯃꯉꯥ ꯑꯂꯨ ꯀꯦꯖꯤ ꯇꯔꯥ ꯑꯃꯗꯤ ꯍꯥꯋꯥꯏ ꯀꯤꯂꯣ ꯃꯉꯥ ꯁꯤ ꯃꯈꯩꯁꯤꯅꯤꯀꯣ ꯑꯣ ꯑꯗꯨꯗꯤ ꯁꯤꯃꯈꯩꯁꯦ ꯍꯧꯖꯤꯛꯀꯤ ꯑꯣꯏꯅꯗꯤ ꯃꯇꯝꯁꯦ ꯊꯦꯡꯉꯕꯅꯤꯅ ꯄꯨꯡ ꯇꯔꯦꯠ ꯃꯈꯥꯏ ꯇꯥꯔꯛꯑꯕꯅꯤꯅ ꯑꯩ ꯉꯁꯤꯗꯤ ꯑꯣꯜꯍꯜꯂꯒ ꯌꯥꯝ ꯉꯁꯤ ꯉꯁꯤꯃꯛ ꯅꯠꯇꯕꯗ ꯍꯌꯦꯡ ꯑꯌꯨꯛ ꯑꯉꯟꯕ ꯄꯨꯡ ꯇꯔꯦꯠ ꯐꯥꯎꯕꯒꯤ ꯃꯅꯨꯡꯗ ꯁꯣꯝꯒꯤ ꯌꯨꯝ ꯀꯥꯡꯄꯣꯛꯄꯤ ꯋꯥꯔ꯭ꯗ ꯅꯝꯕꯔ ꯐꯥꯏꯕꯀꯤꯗ ꯂꯩꯕꯁꯦ ꯑꯁꯤꯗ ꯑꯩꯈꯣꯏꯒꯤ ꯊꯤꯟꯕꯒꯤ ꯊꯕꯛ ꯇꯧꯕ ꯗꯨꯗꯥꯟꯁꯤꯒꯤ ꯑꯉꯥꯡꯁꯤꯡꯁꯤꯗ ꯌꯧꯍꯟꯖꯔꯛꯀꯦ ꯃꯗꯨ ꯐꯥꯎꯕꯗ ꯉꯥꯏꯕ ꯌꯥꯒꯗ꯭ꯔꯥ ꯀꯔꯃꯥꯏ ꯇꯧꯕꯅꯣ ꯑ ꯑꯩ ꯍꯌꯦꯡ ꯑꯌꯨꯛꯇꯣ ꯄꯨꯡ ꯇꯔꯦꯠ ꯐꯥꯎꯕꯒꯤ ꯃꯅꯨꯡꯗ ꯁꯨꯡꯁꯣꯏ ꯁꯣꯏꯗꯅ ꯊꯤꯜꯂꯛꯅꯕ ꯇꯧꯖꯒꯦꯕꯀꯣ ꯑꯗꯨ ꯐꯥꯎꯕꯗꯪꯗꯤ ꯁꯨꯝ ꯉꯥꯏꯕꯤꯔꯣ ꯁꯨꯡꯁꯣꯏ ꯁꯣꯏꯗꯅ ꯊꯤꯟꯖꯔꯛꯀꯦ ꯑꯗꯣ ꯁꯣꯏꯈꯤꯕꯒꯤꯗꯃꯛꯇꯁꯨ ꯁꯥꯎꯕꯤꯗꯅꯕ ꯍꯥꯏꯖꯒꯦꯀꯣ ꯊꯝꯖꯔꯦꯀꯣ